ꯑꯩꯅ ꯏꯕꯗ ꯄꯥꯝꯕ ꯑꯗꯨꯕꯨ ꯆꯃꯝꯅꯕꯗꯤ ꯐꯥꯎꯕ ꯍꯤꯔꯝ ꯃꯌꯥꯝ ꯑꯃ ꯂꯩꯈ꯭ꯔꯦ ꯍꯤꯔꯝ ꯃꯌꯥꯝ ꯑꯃ ꯊꯣꯛꯈ꯭ꯔꯦ ꯑꯩꯅ ꯏꯗꯤ ꯏꯅꯤꯡꯉꯒ ꯋꯥꯔꯤꯁꯤ ꯏꯔꯨꯔꯅꯤ ꯑꯗꯨꯒ ꯋꯥꯔꯤꯗꯨ ꯃꯃꯨꯠ ꯇꯥꯅ ꯈꯪꯗꯕꯗꯒꯤ ꯋꯥꯈꯜ ꯊꯣꯛꯇꯕ ꯑꯗꯨꯒꯨꯝꯕ ꯌꯥꯎꯈ꯭ꯔꯦ ꯑꯗꯨꯒ ꯏꯕ ꯂꯣꯏꯈ꯭ꯔꯀꯥꯟꯗ ꯋꯥꯈꯜ ꯍꯦꯟꯅ ꯊꯣꯛꯄ ꯋꯥꯔꯤꯗꯣ ꯍꯦꯟꯅ ꯃꯃꯨꯠ ꯇꯥꯅ ꯈꯪꯉꯨꯕ ꯑꯗꯨꯒꯨꯝꯕ ꯃꯌꯥꯝ ꯑꯃ ꯌꯥꯎꯈ꯭ꯔꯦ ꯑꯗꯨꯅ ꯋꯥꯔꯤ ꯑꯃ ꯏꯒꯦ ꯅꯠꯇ꯭ꯔꯒ ꯀꯩꯅꯣꯝꯑꯃ ꯏꯒꯦ ꯍꯥꯏꯕꯇꯥꯔꯗꯤ ꯐꯖꯅ ꯑꯗꯨꯒꯤ ꯃꯔꯝꯗ ꯃꯃꯨꯠꯇꯥꯅ ꯈꯪꯉꯒ ꯏꯕꯁꯦ ꯌꯥꯝꯅ ꯗꯔꯀꯥꯔ ꯑꯣꯏꯑꯦ ꯑꯗꯨꯅ ꯍꯣꯏ ꯚꯥꯔꯠꯇ ꯇꯧꯍꯩꯗꯦ ꯍꯥꯏꯅ ꯑꯩꯅ ꯈꯟꯕ ꯆꯦꯛꯁꯤꯜꯍꯟꯅꯤꯡꯕ ꯃꯊꯧ ꯇꯥꯕ ꯍꯤꯔꯝ ꯃꯌꯥꯝ ꯑꯃ ꯂꯩ ꯑꯗꯨ ꯇꯣꯄꯤꯛꯇꯨ ꯑꯀꯛꯅꯅ ꯄꯟꯗ꯭ꯔꯒꯁꯨ ꯃꯦꯒꯥꯖꯤꯟ ꯐꯣꯡꯕꯗ ꯑꯩꯅ ꯃꯦꯒꯥꯖꯤꯟ ꯄꯥꯕ ꯃꯇꯝꯗ ꯋꯥꯔꯤ ꯂꯥꯏꯔꯤꯜ ꯃꯌꯥꯝ ꯑꯃ ꯄꯥꯕ ꯃꯇꯝꯗ ꯃꯣꯏꯅ ꯃꯤꯑꯣꯏꯕꯗ ꯃꯤꯒꯤ ꯄꯨꯟꯁꯤ ꯋꯥꯔꯤꯗ ꯌꯨꯝꯐꯝ ꯑꯣꯏꯔꯒ ꯏꯕ ꯋꯥꯔꯤꯗ ꯁꯦꯝꯖꯤꯟ ꯁꯥꯖꯤꯜꯂꯒ ꯏꯕ ꯅꯠꯇꯕ ꯋꯥꯍꯩ ꯁꯤꯖꯤꯟꯅꯕ ꯑꯔꯥꯟꯕ ꯋꯥꯍꯩ ꯁꯤꯖꯤꯟꯅꯕ ꯑꯗꯨꯝꯕ ꯑꯩꯅ ꯊꯦꯡꯅꯖꯔꯦ ꯑꯗꯨꯝꯕ ꯑꯔꯥꯟꯕ ꯋꯥꯍꯩꯗꯣ ꯑꯩꯅ ꯍꯥꯏꯍꯟꯅꯤꯡꯗꯦ ꯃꯤꯒꯤ ꯁꯦꯟꯇꯤꯃꯦꯟ ꯁꯣꯛꯀꯅꯤ ꯑꯗꯨꯅ ꯑꯆꯨꯝꯕ ꯋꯥꯔꯤꯗꯨꯗ ꯏꯍꯟꯅꯤꯡꯉꯦ ꯋꯥꯔꯤ ꯑꯃ ꯏꯕ ꯍꯥꯏꯕ ꯆꯦꯐꯣꯡ ꯑꯃ ꯐꯣꯡꯕ ꯍꯥꯏꯕꯁꯦ ꯃꯤꯉꯣꯟꯗ ꯂꯧꯁꯤꯡ ꯄꯤꯔꯤꯅꯤ ꯊꯧꯅꯥ ꯄꯤꯔꯤꯅꯤ ꯑꯗꯨꯅ ꯑꯆꯨꯝꯕ ꯋꯥꯔꯤꯗ ꯌꯨꯝꯐꯝ ꯑꯣꯏꯔꯒ ꯋꯥꯔꯤ ꯏꯍꯟꯅꯤꯡꯉꯤ ꯑꯆꯨꯝꯕ ꯇꯣꯄꯤꯛꯇꯣ ꯑꯗꯨꯈꯛꯇꯃꯛ ꯏꯍꯟꯅꯤꯡꯉꯦ ꯑꯗꯨꯅ ꯃꯃꯨꯠ ꯇꯥꯗ꯭ꯔꯒꯗꯤ ꯆꯦꯐꯣꯡ ꯐꯣꯡꯍꯟꯅꯤꯡꯗꯦ ꯃꯦꯒꯥꯖꯤꯟ ꯐꯣꯡꯍꯟꯅꯤꯡꯗꯦ ꯋꯥꯔꯤ ꯂꯥꯏꯔꯤꯛ ꯐꯣꯡꯍꯟꯅꯤꯡꯗꯦ ꯑꯗꯨꯅ ꯃꯤꯉꯣꯟꯗ ꯅꯨꯡꯉꯥꯏꯇꯕ ꯄꯤꯕ ꯍꯥꯏꯕꯁꯦ ꯐꯠꯇꯦ ꯍꯥꯏꯅ ꯈꯜꯂꯦ ꯑꯗꯨꯅ ꯑꯆꯨꯝꯕ ꯋꯥꯔꯤꯈꯛꯇꯃꯛ ꯏꯕꯤꯌꯨ ꯑꯆꯨꯝꯕ ꯄꯥꯎꯖꯦꯜ ꯈꯛꯇꯃꯛ ꯄꯤꯕꯤꯌꯨ ꯑꯁꯤ ꯍꯥꯏꯅꯤꯡꯏ